ꯑꯩ ꯊꯦꯡꯅꯖꯈ꯭ꯔꯦ ꯎꯀꯤꯜꯒꯤꯗ ꯆꯠꯄ ꯃꯇꯝꯗꯁꯨ ꯑꯦꯐꯤꯗꯦꯕꯤꯠ ꯂꯧꯕ ꯃꯇꯝꯗ ꯃꯈꯣꯏꯅ ꯑꯦꯐꯤꯗꯦꯕꯤꯠꯀꯤ ꯄꯩꯁꯥ ꯂꯧꯍꯧꯋꯤ ꯄꯩꯁꯥ ꯑꯁꯤ ꯃꯌꯥꯝ ꯑꯃ ꯂꯧꯍꯧꯋꯤ ꯑꯗꯨꯒ ꯄꯨꯂꯤꯁꯀꯤꯗꯁꯨ ꯄꯠꯄ ꯃꯇꯝꯗꯁꯨ ꯄꯨꯂꯤꯁ ꯏꯁꯇꯦꯁꯟꯗ ꯆꯠꯄ ꯃꯇꯝꯗ ꯄꯨꯂꯤꯁ ꯀꯦꯔꯦꯛꯇꯔ ꯂꯧꯕ ꯃꯇꯝꯗ ꯑꯩ ꯀ꯭ꯔꯥꯝ ꯑꯗꯨꯒꯨꯝꯕ ꯀꯔꯤꯝꯇꯁꯨ ꯂꯩꯖꯕ ꯅꯠꯇꯦ ꯄꯨꯔꯥ ꯐ꯭ꯔꯤꯅꯤ ꯃꯁꯤꯗꯁꯨ ꯄꯨꯂꯤꯁ ꯀꯦꯔꯦꯛꯇꯔ ꯂꯧꯕ ꯃꯇꯝꯗ ꯃꯈꯣꯏꯅ ꯄꯩꯁꯥ ꯂꯧꯋꯤ ꯄꯩꯁꯥ ꯑꯗꯨꯝ ꯏꯟꯅꯩ ꯑꯩꯈꯣꯏꯗꯤ ꯂꯩꯖꯕꯁꯨ ꯅꯠꯇꯦ ꯑꯗꯨꯅ ꯄꯩꯁꯥꯁꯤ ꯃꯣꯏꯅ ꯑꯗꯨꯛꯇꯒꯤ ꯇꯥꯔꯣꯏ ꯄꯩꯁꯥ ꯂꯤꯁꯤꯡꯗꯒꯤ ꯇꯥꯔꯣꯏꯅꯀ ꯇꯧꯋꯤ ꯑꯗꯨꯝꯕꯁꯤꯡ ꯑꯗꯨ ꯑꯩꯈꯣꯏꯗꯤ ꯂꯩꯖꯕ ꯅꯠꯇꯕꯅꯤꯅ ꯁꯨꯝ ꯑꯗꯨꯒꯨꯝꯕ ꯃꯌꯥꯝ ꯑꯃ ꯃꯟꯇꯤꯛꯅꯔꯒ ꯄꯨꯂꯤꯁ ꯀꯦꯔꯦꯛꯇꯔꯗꯨ ꯂꯧꯔꯛꯏ ꯑꯁꯨꯝꯕ ꯐ꯭ꯔꯤ ꯑꯣꯏꯕ ꯀꯔꯤꯝꯇꯁꯨ ꯀ꯭ꯔꯥꯏꯝꯁꯨ ꯇꯧꯖꯗꯕ ꯏꯆꯝ ꯆꯝꯕ ꯄ꯭ꯔꯖꯥ ꯑꯩꯈꯣꯏꯗ ꯃꯈꯣꯏꯅ ꯄꯩꯁꯥ ꯇꯣꯉꯥꯟꯅ ꯇꯥꯜꯂꯤ